ꯅꯤꯡꯊꯝꯊꯥꯗ ꯂꯝꯖꯦꯜ ꯆꯦꯟꯕꯁꯤ ꯖꯣꯛꯀꯤꯡ ꯂꯤꯠꯁꯜꯂꯒ ꯕ꯭ꯂꯨꯇꯨꯠ ꯑꯃ ꯍꯥꯞꯆꯜꯂꯒ ꯏꯁꯩ ꯇꯥꯔꯒ ꯆꯦꯟꯕꯗꯨꯅ ꯌꯥꯝ ꯊꯤꯅ ꯅꯨꯡꯉꯥꯏ

ꯃꯨꯠ ꯂꯩꯅ ꯂꯝꯖꯦꯜ ꯑꯗꯨ ꯆꯦꯟꯕꯁꯨ ꯉꯝꯃꯤ ꯀꯥꯂꯦꯟ ꯊꯥꯗꯅ ꯐꯤ ꯑꯄꯥꯕ ꯑꯃ ꯈꯨꯗꯥꯡ ꯈꯔ ꯆꯣꯟꯕ ꯑꯃ ꯅꯨꯡꯁꯥꯗꯒꯤ ꯉꯥꯛꯊꯣꯛꯄ ꯉꯝꯅꯕ ꯂꯤꯠꯁꯜꯂꯒ ꯆꯦꯟꯕꯗꯨꯅ ꯏꯁꯥꯗꯁꯨ ꯌꯥꯝ ꯈꯔ ꯁꯥꯕꯃꯛ ꯑꯣꯏꯗ꯭ꯔꯒꯁꯨ ꯏꯪꯊꯔꯞ ꯇꯧꯔꯒ ꯂꯝꯖꯦꯜ ꯑꯗꯨ ꯌꯥꯝ ꯄꯥꯡꯁꯤꯟ ꯄꯥꯡꯅ ꯆꯦꯟꯕꯁꯨ ꯉꯝꯍꯜꯂꯤ ꯂꯝꯖꯦꯜ ꯍꯥꯏꯕꯁꯤ ꯌꯥꯝꯅ ꯏꯁꯥꯗ ꯐꯤꯠꯅꯦꯁ ꯄꯤꯕ ꯑꯃꯈꯛꯇꯪꯅꯤ ꯌꯥꯝꯅ ꯀꯥꯟꯅꯍꯟꯕ ꯂꯥꯏꯅꯥ ꯇꯤꯟꯅꯗꯒꯤ ꯉꯥꯛꯊꯣꯛꯄ ꯉꯝꯍꯜꯂꯤ ꯏꯁꯥꯗ ꯌꯥꯝ ꯅꯨꯡꯉꯥꯏꯍꯜꯂꯤ ꯑꯦꯛꯁꯔꯁꯥꯏꯁ ꯅꯨꯃꯤꯠꯀꯤ ꯂꯝꯖꯦꯜ ꯆꯦꯟꯗꯅ ꯑꯌꯨꯛ ꯉꯟꯅ ꯍꯧꯒꯠꯂꯒ ꯑꯗꯨꯃꯥꯏꯅ ꯇꯧꯔꯗꯤ ꯑꯅꯥ ꯑꯌꯦꯛ ꯂꯥꯛꯀꯗꯕꯁꯤꯡꯗꯩ ꯀꯥꯏꯊꯣꯛꯄꯁꯨ ꯉꯝꯍꯜꯂꯤ